ꯍꯂꯣ ꯎꯝ ꯆꯥꯛ ꯆꯥꯔꯦ ꯍꯣꯏ ꯅꯨꯡꯉꯥꯏꯔꯤꯌꯦ ꯍꯣꯏ ꯑꯣ ꯍꯣꯏ ꯑꯩꯁꯦ ꯑꯩꯁꯦ ꯀꯩꯗꯧꯉꯩ ꯁꯪꯒꯦꯔꯥ ꯈꯪꯗꯔꯦꯅꯦ

ꯎꯝ ꯎꯝ ꯁꯤꯗꯩꯗꯤ ꯈꯔꯗꯤ ꯂꯥꯛꯄꯅꯤ ꯅꯠꯇ꯭ꯔꯗꯤ ꯁꯤꯗꯩꯗꯤ ꯈꯔꯗꯤ ꯇꯧꯒꯅꯤ ꯍꯣꯏ ꯎꯝ ꯍꯣꯏ ꯍꯣꯏ ꯌꯥꯝꯅꯕꯨꯗꯤ ꯅꯠꯇꯦ ꯇ꯭ꯔꯦꯀꯤꯡꯗꯣ ꯒꯥꯔꯤ ꯂꯝꯕꯤ ꯑꯣꯏꯔꯁꯨ ꯒꯥꯔꯤ ꯂꯝꯕꯤꯗ ꯑꯣꯟ ꯗ ꯏꯁꯄꯣꯠ ꯌꯧꯗꯕꯅꯤꯅ ꯇ꯭ꯔꯦꯀꯤꯡ ꯃꯇꯝꯁꯨ ꯈꯔ ꯆꯪꯉꯦꯕꯀꯣ ꯑꯗꯨꯅ ꯇ꯭ꯔꯦꯀꯤꯡ ꯇ꯭ꯔꯦꯀꯤꯡ ꯑꯣꯏꯅ ꯋꯥꯟ ꯑꯋꯥꯔꯒꯨꯝꯕ ꯆꯠꯈꯤꯒꯅꯦꯕꯀꯣ ꯎꯝ ꯎꯝ ꯍꯣꯏ ꯅꯪꯒꯤ ꯍꯥꯏꯀꯤꯡꯒꯤ ꯗ꯭ꯔꯦꯁꯀꯨꯝꯕꯀꯣ ꯐꯖꯅ ꯍꯥꯞꯞꯒ ꯆꯠꯂꯗꯤ ꯑꯗꯨꯝ ꯌꯥꯅꯤ ꯀꯝꯐꯣꯔꯇꯦꯕꯜꯒꯨꯝꯕ ꯇꯣꯡꯉꯒꯀꯣ ꯍꯧꯖꯤꯛꯇꯤ ꯂꯤꯂꯤꯕꯨꯡꯗꯁꯨ ꯃꯥꯎꯟꯇꯦꯟ ꯍꯥꯟꯅ ꯀꯥꯈꯤꯕꯅꯦꯕ ꯑꯩꯈꯣꯏꯅ ꯖꯨꯀꯣ ꯀꯥꯕꯒꯨꯝꯅꯀꯣ ꯑꯗꯨꯗꯤ ꯗ꯭ꯔꯦꯁ ꯑꯂꯨꯝꯕ ꯄꯨꯔ ꯂꯥꯛꯑꯣꯀꯣ ꯊꯝꯃꯦ